ꯍꯜꯂꯣ ꯍꯥꯎ

ꯑꯧ ꯑꯣ ꯑꯩꯁꯤ ꯂꯥꯏꯔꯦꯟꯁꯨ ꯎꯔꯛꯑꯦ ꯑꯗꯒꯤ ꯌꯣꯡꯃꯨ ꯎꯔꯛꯏ ꯑꯗꯒꯤ ꯀꯩꯅꯣ ꯀꯩ ꯀꯕꯣ ꯀꯩ ꯑꯗꯨ ꯃꯌꯥꯝ ꯑꯃ ꯎꯔꯛꯑꯦ ꯎꯆꯦꯛꯁꯨ ꯎꯔꯛꯏ ꯑꯗꯨ ꯑꯧ ꯑꯧ ꯑꯧ ꯑꯗꯨꯁꯨ ꯎꯔꯛꯏ ꯑꯗꯒꯤ ꯎꯝ ꯎꯝ ꯍꯣꯏ ꯍꯣꯏ ꯑꯗꯒꯤ ꯏꯁꯤꯡ ꯃꯅꯨꯡꯗ ꯊꯦꯡꯒꯨ ꯀꯔꯤ ꯀꯔꯥ ꯂꯩꯍꯧꯕꯗꯨꯁꯨ ꯎꯔꯛꯏ ꯎꯝ ꯑꯥ ꯆꯥꯎꯋꯤ ꯑꯗꯨ ꯆꯠꯄꯗ ꯌꯥꯝ ꯋꯥꯏ ꯍꯥꯏꯕ ꯃꯅꯨꯡꯗꯣ ꯆꯠꯄꯗ ꯅꯨꯡꯁꯥ ꯌꯥꯝ ꯁꯥꯏ ꯋꯥꯏ ꯎꯝ ꯁꯖꯤ ꯎꯔꯛꯑꯦ ꯑꯥ ꯑꯥ ꯑꯥ ꯎꯝ ꯑꯥ ꯑꯁ ꯌꯥꯝ ꯂꯩꯔꯛꯑꯦ ꯀꯩꯅꯣꯒꯗꯣ ꯀꯩ ꯍꯥꯏꯅꯤ ꯍꯩ ꯃꯍꯤꯁꯨ ꯊꯛꯂꯛꯑꯦ ꯑꯗꯒꯤ ꯀꯩꯀꯩꯅꯣ ꯑꯆꯥꯄꯣꯠ ꯈꯪꯗꯦ ꯃꯃꯤꯡ ꯑꯥ ꯑꯥ ꯑꯥ ꯑꯣ ꯑꯥ ꯎꯝ ꯎꯝ ꯎꯝ ꯎꯝ ꯑꯁ ꯂꯤꯌꯦ ꯂꯤꯌꯦ ꯋꯥꯔꯤ ꯂꯤꯌꯦ ꯑꯗꯅꯦ ꯃꯃꯥꯅꯅꯦ ꯃꯊꯪ ꯆꯠꯄꯗꯗꯤ ꯑꯩꯁꯨ ꯌꯥꯎꯒꯦ ꯍꯥꯏꯌꯦ ꯃꯣꯏ ꯆꯠꯅꯤꯡꯉꯦꯅ ꯑꯥ ꯑꯥ ꯑꯗꯨꯅꯦ ꯑꯗꯨ ꯃꯣꯏꯅ ꯌꯥꯝ ꯅꯨꯡꯉꯥꯏꯒꯗꯧ ꯃꯥꯜꯂꯦ ꯌꯥꯎꯅꯤꯡꯉꯦ ꯍꯥꯏꯌꯦ ꯑꯗꯩꯗ ꯎꯝ ꯑꯧ ꯆꯠꯁꯦ ꯆꯠꯁꯦ ꯃꯊꯪꯗ ꯑꯥ ꯎꯝ ꯍꯥꯏꯔꯛꯀꯦ ꯍꯥꯏꯔꯛꯀꯦ ꯍꯥꯏꯔꯛꯀꯦ ꯑꯧ ꯑꯧ ꯍꯥꯏꯔꯛꯀꯦ ꯍꯥꯏꯔꯛꯀꯦ ꯑꯩꯁꯨ ꯌꯥꯎꯅꯤꯅ ꯑꯗ ꯎꯝ ꯎꯝ ꯑꯧ ꯑꯧ ꯍꯣꯏ ꯍꯣꯏ ꯍꯣꯏ ꯐꯔꯦ ꯐꯔꯦ ꯑꯧ ꯎꯝ ꯐꯔꯦ ꯐꯔꯦ